ꯍꯣꯏ ꯑꯩꯅ ꯀꯅꯥꯒꯨꯝꯕ ꯑꯃꯒꯤꯗꯃꯛ ꯈꯨꯗꯣꯜ ꯑꯣꯏꯅ ꯁꯩꯔꯦꯡ ꯑꯃ ꯏꯕ ꯌꯥꯎꯈ꯭ꯔꯦ ꯁꯩꯔꯦꯡ ꯑꯃ ꯏꯕ ꯍꯥꯏꯕꯁꯤ ꯌꯥꯝꯅ ꯃꯇꯝ ꯆꯪꯏ ꯍꯥꯏꯕꯗꯤ ꯋꯥꯍꯩ ꯀꯌꯥ ꯑꯃꯕꯨ ꯋꯥꯍꯩ ꯑꯃꯗ ꯁꯤꯟꯕ ꯑꯣꯏꯕꯅꯤꯅ ꯃꯇꯝ ꯌꯥꯝꯅ ꯆꯪꯏ ꯑꯩꯅ ꯑꯍꯤꯡ ꯇꯨꯝꯗꯅ ꯊꯕꯜꯕꯨ ꯌꯦꯡꯂꯒ ꯏꯈꯤꯕ ꯁꯩꯔꯦꯡꯅꯤ ꯑꯗꯨꯅ ꯋꯥꯅ ꯏꯔꯁꯨ ꯄꯤꯈꯤꯕ ꯃꯍꯥꯛꯅ ꯑꯩꯉꯣꯟꯗ ꯌꯥꯝꯅ ꯐꯖꯅ ꯏꯔꯛꯑꯦ ꯍꯥꯏꯅ ꯊꯥꯒꯠꯂꯛꯈꯤ ꯃꯗꯨ ꯇꯥꯕꯗ ꯑꯩ ꯌꯥꯝꯅ ꯅꯨꯉꯥꯏꯈꯤ